ꯀꯨꯟ ꯃꯉꯥ ꯆꯅꯤ ꯌꯥꯡꯈꯩ ꯂꯤꯁꯤꯡ ꯑꯅꯤꯒ ꯆꯅꯤ ꯃꯔꯐꯨ ꯇꯔꯨꯛ ꯂꯤꯁꯤꯡ ꯇꯔꯥꯍꯨꯝꯗꯣꯏꯒ ꯆꯥꯝꯃꯉꯥ ꯍꯨꯝꯐꯨ ꯃꯥꯄꯟ ꯂꯤꯁꯥ ꯇꯔꯦꯠꯀ ꯂꯤꯁꯤꯡ ꯇꯔꯥꯃꯉꯥꯒ ꯆꯥꯇ꯭ꯔꯦꯠ ꯍꯨꯝꯐꯨ ꯃꯥꯄꯟ